ꯊꯣꯏꯕꯤ ꯑꯩꯈꯣꯏꯒꯤ ꯃꯅꯥꯛꯇ ꯍꯣꯇꯦꯜ ꯑꯃ ꯂꯩ ꯃꯗꯨꯒꯤ ꯄꯥꯀꯧꯔꯥꯒꯤ ꯈꯨꯍꯥꯎꯁꯦ ꯌꯥꯝꯅ ꯍꯥꯎꯋꯤ ꯅꯪꯁꯨ ꯑꯃꯨꯛꯇꯪ ꯀꯣꯏꯔꯛꯑꯒ ꯆꯥꯍꯟꯅꯤꯡꯉꯤ ꯇꯝꯅꯕꯒ ꯉꯝꯗꯦ ꯑꯌꯨꯛ ꯄꯨꯡ ꯃꯉꯥꯗꯒꯤ ꯅꯨꯡꯗꯥꯡꯒꯤ ꯄꯨꯡ ꯃꯔꯤ ꯐꯥꯎꯕ ꯃꯗꯨꯗ ꯍꯥꯞꯄ ꯍꯋꯥꯏ ꯃꯪꯒꯜ ꯑꯇꯥꯎꯕꯗꯣ ꯃꯗꯨꯒꯤ ꯈꯨꯍꯥꯎꯗꯣ ꯅꯪ ꯌꯥꯝ ꯄꯤꯖꯅꯤꯡꯉꯤ ꯑꯣꯟꯊꯣꯛꯅ ꯍꯥꯎꯈ꯭ꯔꯦ ꯑꯃꯨꯛꯇꯪꯗꯤ ꯂꯥꯛꯑꯒ ꯇꯦꯁ ꯇꯧꯕꯤꯔꯣ ꯂꯥꯎ